ꯍꯜꯂꯣ ꯁꯤꯕꯨ ꯃꯣꯔꯦꯒꯤ ꯗꯨꯀꯥꯟ ꯐꯝꯕꯗꯨꯔꯣ ꯗꯨꯀꯥꯟꯗꯨꯔꯣ

ꯑꯩ ꯑꯩ ꯀꯛꯋꯥꯗꯒꯤꯅꯦꯕꯀꯣ ꯑꯩꯅ ꯄꯣꯠ ꯈꯤꯇ ꯃꯃꯟ ꯍꯪꯖꯒꯦ ꯇꯧꯕ ꯑꯩꯈꯣꯏꯒꯤ ꯃꯣꯝꯄꯥꯛ ꯐꯤꯗꯛꯇꯨꯕꯨ ꯀꯩꯅꯣꯗ ꯃꯣꯝꯄꯥꯛ ꯐꯤꯗꯛꯇꯨ ꯗꯕꯜꯗ ꯑꯣ ꯑꯗꯨꯗꯤ ꯂꯦꯁꯣꯜꯒꯤꯗꯣ ꯀꯞ ꯄ꯭ꯂꯦꯠ ꯁꯦꯠꯇꯨꯅ ꯀꯌꯥꯒ ꯄꯤꯒꯦ ꯑꯗꯒꯤ ꯑꯥ ꯂꯤꯆꯩꯗꯨꯅ ꯀꯌꯥꯃꯨꯛꯀ ꯄꯤꯒꯦ ꯑꯣ ꯑꯗꯨꯒ ꯑꯥ ꯋꯥꯏꯄꯔꯗꯨꯅ ꯀꯌꯥꯃꯨꯛꯀ ꯄꯤꯖꯥꯠꯅꯣ ꯑꯗꯨꯒ ꯀꯩꯅꯣꯒ ꯑꯩꯈꯣꯏꯒꯤ ꯑꯝ ꯀꯩꯅꯣ ꯆꯥꯒꯤ ꯐꯨꯜ ꯒ꯭ꯂꯥꯁ ꯂꯩꯗꯅꯀꯣ ꯐꯨꯟ ꯒꯤꯂꯥꯁ ꯑꯩꯈꯣꯏꯒꯤ ꯑꯋꯥꯡꯕꯗꯣ ꯒꯝꯂꯥ ꯑꯁꯥꯡꯕꯗꯣ ꯑꯗꯨꯗꯤ ꯀꯌꯥ ꯄꯤꯖꯥꯠꯅꯣ ꯆꯥꯝꯃꯉꯥ ꯄꯤꯌꯦ

ꯑꯣ ꯑꯗꯨꯒꯅꯦ ꯀꯩꯅꯣꯗꯨꯅꯤ ꯑꯩꯈꯣꯏꯒꯤ ꯑꯥ ꯂꯩꯝꯗꯣ ꯑꯦꯂꯦꯛꯇ꯭ꯔꯤꯛꯀꯤ ꯂꯦꯝ ꯌꯥꯎꯏꯗꯅ ꯑꯗꯨꯅ ꯆꯥꯍꯨꯝ ꯄꯤꯌꯦ ꯍꯣꯏ ꯍꯣꯏ ꯑꯗꯨ ꯑꯩ ꯑꯗꯨ ꯀꯩꯅꯣ ꯇꯧꯖꯔꯒꯦ ꯑꯗꯨꯒ ꯍꯌꯦꯡꯃꯨꯛ ꯍꯌꯦꯡꯃꯨꯛ ꯑꯃꯨꯛ ꯄꯥꯎꯗꯣ ꯄꯥꯎꯗꯣ ꯐꯥꯎꯅꯔꯁꯤ ꯊꯥꯖꯔꯛꯑꯒꯦ

ꯍꯣꯏ ꯁꯥꯏꯗ ꯍꯟꯗꯛ ꯃꯥꯅꯤ ꯃꯥꯅꯤ ꯑꯗꯨ ꯂꯣꯏ ꯊꯥꯕꯤꯔꯛꯑꯣ ꯑꯗꯨꯗꯤ ꯁꯥꯏꯗ ꯂꯣꯏꯁꯤꯜꯂꯁꯤꯀꯣ ꯁ꯭ꯋꯥꯏꯗ ꯂꯣꯏꯁꯤꯜꯂꯁꯤ